ꯍꯧꯖꯤꯛꯀꯤ ꯃꯇꯝꯗꯥ ꯑꯣꯟꯂꯥꯏꯟ ꯇꯦꯛꯅꯣꯂꯣꯖꯤꯅꯥ ꯁꯥꯇ꯭ꯔꯥꯁꯤꯡꯗ ꯑꯁꯨꯛꯀꯤ ꯃꯇꯤꯛ ꯑꯆꯧꯕ ꯃꯇꯦꯡ ꯄꯤꯔꯤ ꯃꯄꯨꯡ ꯑꯣꯏꯅ ꯌꯨꯎꯇꯨꯞ ꯀ꯭ꯂꯥꯁ ꯑꯣꯟꯂꯥꯏꯟ ꯀ꯭ꯂꯥꯁꯁꯤꯡꯁꯤꯅ ꯁꯥꯇ꯭ꯔꯅ ꯑꯔꯥꯞꯄ ꯃꯐꯝꯗ ꯆꯠꯂꯨꯗ꯭ꯔꯒꯁꯨ ꯌꯨꯝꯗ ꯂꯩꯅ ꯂꯩꯅ ꯂꯥꯏꯔꯤꯛ ꯇꯝꯕ ꯌꯥꯕꯒꯤ ꯈꯨꯗꯣꯡ ꯆꯥꯕ ꯄꯤꯔꯦ ꯑꯁꯤ ꯈꯛꯇ ꯅꯠꯇꯅ ꯁꯥꯇ꯭ꯔꯗꯨꯅ ꯂꯥꯏꯔꯤꯛ ꯈꯛ ꯄꯥꯕꯒꯤ ꯃꯍꯨꯠꯇ ꯂꯥꯏꯔꯤꯛꯇꯨꯗ ꯌꯥꯎꯔꯤꯕ ꯄꯤꯛꯆꯔꯅꯆꯤꯡꯕ ꯃꯈꯣꯏꯁꯤꯡꯗꯨ ꯀꯌꯥ ꯁꯦꯡꯅ ꯕꯤꯗꯤꯌꯣꯗ ꯎꯔꯒ ꯃꯗꯨ ꯑꯩꯈꯣꯏꯅ ꯚꯤꯖꯨꯌꯦꯜ ꯐꯣꯔꯝꯗ ꯌꯦꯡꯕ ꯌꯥꯕꯒꯤ ꯈꯨꯗꯣꯡ ꯆꯥꯕꯁꯨ ꯄꯤꯔꯦ ꯑꯗꯨꯅ ꯑꯣꯟꯂꯥꯏꯟ ꯀꯣꯔꯁꯁꯤꯡ ꯑꯣꯟꯂꯥꯏꯒꯤ ꯊꯕꯛ ꯇꯧꯕꯁꯤꯡꯁꯤꯅ ꯑꯩꯈꯣꯏꯗ ꯂꯥꯏꯔꯤꯛꯀꯤ ꯃꯇꯥꯡꯗ ꯑꯁꯨꯛꯀꯤ ꯃꯇꯤꯛ ꯈꯨꯗꯣꯡ ꯆꯥꯕ ꯍꯥꯟꯅ ꯐꯪꯂꯝꯗꯕ ꯑꯅꯧ ꯑꯅꯧꯕ ꯋꯥꯈꯜꯒꯤ ꯅꯨꯡꯉꯥꯏꯕ ꯐꯕ ꯄꯤꯔꯤ